ꯑꯩꯈꯣꯏꯒꯤ ꯃꯐꯝꯁꯤꯗ ꯂꯩꯔꯤꯕ ꯇ꯭ꯔꯥꯏꯕꯦꯜꯁꯤꯡ ꯑꯇꯣꯞꯄꯗ ꯂꯩꯕ ꯇ꯭ꯔꯥꯏꯕꯦꯜꯁꯤꯡꯒ ꯈꯔ ꯈꯦꯠꯅꯩ ꯃꯈꯣꯏꯒꯤ ꯍꯔꯥꯎ ꯀꯨꯝꯍꯩ ꯂꯥꯛꯄ ꯃꯇꯝꯗ ꯃꯈꯣꯏꯅ ꯁꯦꯠꯂꯤꯕ ꯐꯤꯖꯦꯠ ꯆꯥꯛꯆꯥ ꯅꯨꯄꯤꯁꯤꯡꯒꯤ ꯀꯣꯛꯇ ꯎꯞꯄꯤꯕ ꯑꯗꯨꯒ ꯉꯛꯇ ꯌꯥꯜꯂꯤꯕ ꯂꯤꯛ ꯀꯣꯟ ꯁꯅꯥ ꯂꯨꯄꯥꯅ ꯆꯤꯡꯕ ꯑꯃꯗꯤ ꯅꯨꯄꯥꯒꯤ ꯉꯛꯇ ꯈ꯭ꯋꯥꯡꯗ ꯁꯦꯠꯂꯤ ꯏꯜꯂꯤꯕ ꯐꯤꯔꯣꯜꯅ ꯆꯤꯡꯕꯁꯤꯡꯁꯦ ꯑꯇꯣꯞꯄꯒ ꯃꯥꯟꯅꯗꯦ ꯑꯗꯨꯛꯀꯤ ꯃꯇꯤꯛ ꯐꯖꯩ ꯑꯇꯣꯞꯄꯗ ꯂꯩꯔꯤꯕ ꯇ꯭ꯔꯥꯏꯕꯦꯜꯁꯤꯡꯗꯒꯤ ꯇꯣꯉꯥꯜꯂꯤ ꯑꯗꯨꯒ ꯌꯥꯝꯅꯁꯨ ꯐꯖꯩ ꯃꯈꯣꯏꯅ ꯍꯔꯥꯎ ꯀꯨꯝꯍꯩ ꯑꯃ ꯂꯥꯛꯄ ꯃꯇꯝꯗ ꯄꯥꯡꯊꯣꯛꯄ ꯃꯇꯝꯗ ꯑꯇꯣꯞꯄ ꯁꯤꯡꯒ ꯃꯥꯟꯅꯗꯕ ꯃꯋꯣꯡꯗ ꯍꯔꯥꯎ ꯀꯨꯝꯍꯩ ꯄꯥꯡꯊꯣꯛꯏ ꯃꯈꯣꯏ ꯃꯁꯦꯟ ꯅꯨꯡꯁꯤ ꯆꯥꯟꯅꯅꯕꯒꯤ ꯅꯨꯡꯁꯤ ꯆꯥꯟꯅꯅ ꯂꯩꯅꯉꯥꯏꯒꯤ ꯂꯩꯅꯕꯒꯤ ꯃꯑꯣꯡꯗ ꯅꯨꯡꯁꯤ ꯆꯥꯟꯅꯅ ꯃꯈꯣꯏ ꯃꯌꯥꯝ ꯄꯨꯜꯂꯒ ꯆꯥꯛ ꯆꯥꯗꯨꯅ ꯇꯧꯃꯤꯟꯅꯩ